ꯑꯩꯈꯣꯏꯅ ꯑꯉꯥꯡ ꯑꯣꯏꯔꯤꯉꯩꯗ ꯑꯩꯈꯣꯏ ꯂꯥꯏꯔꯤꯛꯇꯁꯨ ꯑꯩꯈꯣꯏ ꯁꯤꯒꯤ ꯍꯤꯁꯇ꯭ꯔꯤ ꯃꯅꯤꯄꯨꯔꯒꯤ ꯍꯤꯁꯇ꯭ꯔꯤꯒꯤ ꯃꯔꯝꯗ ꯃꯌꯥꯝ ꯑꯃ ꯇꯥꯛꯄꯤ ꯑꯗꯒꯤ ꯏꯟꯗꯤꯌꯥꯒꯤ ꯑꯣꯏꯕ ꯃꯌꯥꯝ ꯑꯃꯁꯨ ꯇꯥꯛꯄꯤ ꯑꯩꯈꯣꯏꯒꯤ ꯃꯅꯤꯄꯨꯔꯒꯤ ꯃꯔꯝꯗ ꯍꯥꯏꯔꯒꯅ ꯍꯤꯖꯝ ꯏꯔꯥꯕꯣꯠꯀꯤ ꯃꯔꯝꯗ ꯔꯥꯅꯤ ꯒꯥꯏꯗꯦꯟꯂꯤꯌꯨꯒꯤ ꯃꯔꯝꯗ ꯖꯥꯗꯣꯅꯪꯒꯤ ꯃꯔꯝꯗ ꯑꯗꯒꯤ ꯕꯤꯔ ꯇꯤꯀꯦꯟꯗ꯭ꯔꯖꯤꯠ ꯅꯤꯡꯊꯧ ꯕꯤꯔ ꯇꯤꯀꯦꯟꯗ꯭ꯔꯖꯤꯠꯀꯤ ꯃꯔꯝꯗ ꯄꯥꯎꯅ ꯕꯔꯖꯕꯥꯁꯤꯒꯤ ꯃꯔꯝꯗ ꯃꯌꯥꯝ ꯇꯥꯛꯏ ꯑꯗꯨꯒꯤ ꯏꯟꯗꯤꯌꯥꯒꯤ ꯑꯣꯏꯕ ꯍꯤꯁꯇ꯭ꯔꯤ ꯃꯌꯥꯝ ꯑꯃꯁꯨ ꯇꯥꯛꯏ ꯖꯋꯥꯍꯔꯂꯥꯜ ꯅꯦꯍꯔꯨ ꯃꯥꯍꯥꯇꯃꯥ ꯒꯥꯟꯙꯤ ꯑꯗꯒꯤ ꯕꯥꯜ ꯒꯪꯒꯥꯗꯔ ꯇꯤꯂꯛꯅ ꯀꯔꯝ ꯍꯥꯏꯅ ꯃꯣꯏꯅ ꯐ꯭ꯔꯤꯗꯝ ꯏꯁꯇ꯭ꯔꯒꯜꯗ ꯀꯔꯝ ꯍꯥꯏꯅ ꯊꯦꯡꯅꯈꯤ ꯍꯥꯏꯕꯗꯣ ꯑꯗꯣ ꯑꯩꯈꯣꯏ ꯃꯅꯤꯄꯨꯔꯒꯤ ꯍꯥꯏꯔꯒꯗꯤ ꯑꯗꯨꯝ ꯍꯥꯏꯅ ꯈꯔꯗꯤ ꯈꯦꯠꯅꯩ ꯀꯔꯤꯒꯤꯅꯣ ꯍꯥꯏꯕ ꯃꯇꯝꯗ ꯑꯩꯈꯣꯏ ꯃꯅꯤꯄꯨꯔꯒꯤꯗꯤ ꯑꯌꯥꯝꯕ ꯍꯤꯁꯇ꯭ꯔꯤꯁꯤ ꯑꯩꯈꯣꯏ ꯂꯥꯟꯊꯦꯟꯅꯕ ꯑꯣꯏꯅ ꯑꯌꯥꯝꯕ ꯇꯧꯏ ꯑꯗꯨꯒ ꯑꯁꯣꯝꯗꯒꯤ ꯏꯟꯗꯤꯌꯥ ꯔꯣꯝꯒꯤ ꯍꯥꯏ ꯇꯥꯔꯒꯗꯤ ꯃꯣꯏꯒꯤ ꯂꯥꯟꯊꯦꯡꯅꯕ ꯗꯥꯏꯔꯦꯛ ꯅꯣꯡꯃꯩ ꯀꯥꯞꯅꯕ ꯕꯦꯇꯜ ꯑꯣꯏꯅ ꯐꯨꯅꯕ ꯅꯠꯇ꯭ꯔꯒꯁꯨ ꯃꯈꯣꯏꯒꯤ ꯑꯥꯏꯗꯣꯂꯣꯖꯤꯀꯦꯜ ꯑꯣꯏꯕ ꯃꯑꯣꯡꯗ ꯃꯌꯥꯝ ꯑꯃ ꯑꯟꯗꯂꯣꯟ ꯃꯌꯥꯝ ꯑꯃ ꯆꯪꯁꯤꯜꯂꯒ ꯈꯣꯠꯆꯤꯜꯂꯒ ꯇꯧꯏ ꯑꯩꯈꯣꯏ ꯁꯤꯒꯤꯅ ꯑꯃꯨꯛ ꯅꯣꯡꯃꯩ ꯀꯥꯞꯅꯔꯒ ꯂꯥꯟꯊꯦꯡꯅꯔꯒ ꯐꯥꯏꯇꯤꯡ ꯑꯣꯏꯅ ꯇꯧꯏ ꯃꯣꯏꯅ ꯑꯃꯨꯛ ꯌꯥꯝꯅ ꯐꯖꯕ ꯃꯑꯣꯡꯗ ꯃꯨꯕꯃꯦꯟ ꯃꯨꯞꯃꯦꯟ ꯃꯌꯥꯝ ꯑꯃ ꯅꯟ ꯚꯥꯏꯌꯣꯂꯦꯟꯁ ꯀꯨꯝꯕ ꯒꯥꯟꯙꯤꯖꯤꯒꯤ ꯃꯥꯏꯌꯣꯛꯇ ꯑꯗꯨꯝ ꯍꯥꯏꯅ ꯇꯧꯏ ꯒꯥꯟꯙꯤꯖꯤꯅ ꯑꯗꯨꯝ ꯍꯥꯏꯅ ꯁꯤꯜꯂꯒ ꯑꯗꯨꯝ ꯍꯥꯏꯅ ꯇꯧꯏ